ꯁꯥꯇ꯭ꯔꯁꯤꯡꯗ ꯃꯅꯤꯄꯨꯔꯒꯤ ꯂꯦꯡꯒ꯭ꯋꯦꯁ ꯑꯁꯤꯁꯦ ꯌꯥꯝ ꯏꯝꯄꯣꯔꯇꯦꯟ ꯑꯣꯏ ꯍꯥꯏꯅ ꯊꯝꯕ ꯌꯥꯏꯌꯦ ꯑꯗꯨꯒ ꯁꯥꯇ꯭ꯔꯁꯤꯡꯗ ꯇꯥꯛꯄꯤꯕ ꯈꯣꯠꯄꯤꯕ ꯕꯦꯜꯂꯤ ꯄꯤꯄꯜꯗꯗꯤ ꯌꯥꯏ ꯑꯗꯨ ꯃꯣꯁꯂꯤ ꯍꯤꯜ ꯍꯤꯜꯂꯤ ꯑꯦꯔꯤꯌꯥꯗꯗꯤ ꯑꯅꯝꯕ ꯊꯥꯔꯇꯤ ꯄꯥꯔꯁꯦꯟꯅ ꯈꯪꯕꯅꯤꯅ ꯑꯩꯠꯇꯤ ꯄꯥꯔꯁꯦꯟꯁꯤ ꯁꯕꯦꯟꯇꯤ ꯄꯥꯔꯁꯦꯟꯈꯣꯏꯁꯤꯗꯤ ꯑꯅꯝꯕ ꯃꯩꯇꯩꯒꯤ ꯂꯦꯡꯒ꯭ꯋꯦꯁ ꯃꯅꯤꯄꯨꯔꯤꯒꯤ ꯂꯦꯡꯒ꯭ꯋꯦꯁ ꯁꯤꯁꯦ ꯌꯥꯝ ꯂꯦꯛ ꯑꯣꯏꯕꯅꯤꯅ ꯌꯥꯔꯒꯗꯤ ꯃꯣꯏꯉꯣꯟꯗ ꯏꯖꯨꯀꯦꯁꯟꯁꯦ ꯃꯩꯇꯩꯒꯤ ꯂꯦꯡꯒ꯭ꯋꯦꯁꯁꯦ ꯐꯣꯀꯁ ꯇꯧꯕꯤꯕ ꯃꯊꯧ ꯇꯥꯏ ꯑꯗꯨꯒ ꯁꯤꯒꯨꯝꯕꯁꯤꯗ ꯑꯦꯁꯦꯒꯨꯝꯕ ꯅꯠꯇ꯭ꯔꯒ ꯀꯝꯄꯤꯇꯤꯁꯟꯒꯨꯝꯕꯁꯦ ꯑꯣꯔꯒꯅꯥꯏꯖ ꯇꯧꯕꯤꯔꯒ ꯑꯗꯨꯒ ꯃꯣꯏꯒꯤ ꯐ꯭ꯌꯨꯆꯔꯗ ꯍꯦꯟꯅ ꯕ꯭ꯔꯥꯏꯠ ꯑꯣꯏꯅꯅꯕ ꯍꯦꯟꯅ ꯃꯅꯤꯄꯨꯔꯒꯤ ꯂꯦꯡꯒ꯭ꯋꯦꯁꯁꯦ ꯍꯦꯟꯅ ꯄ꯭ꯔꯥꯏꯑꯣꯔꯤꯇꯤꯗ ꯊꯝꯕꯤꯔꯒ ꯃꯣꯏꯒꯤꯗꯃꯛꯇ ꯍꯦꯟꯅ ꯀꯥꯟꯅꯅꯉꯥꯏ ꯑꯁꯤ ꯊꯝꯕꯤꯒꯗꯕ ꯁꯤ ꯁꯤꯒꯨꯝꯕꯁꯦ ꯑꯣꯔꯒꯅꯥꯏꯖ ꯇꯧꯕꯤꯕ ꯃꯊꯧ ꯇꯥꯏ